ꯍꯦꯜꯂꯣ ꯃꯦꯝ ꯑꯩꯁꯦ ꯃꯦꯝ ꯀꯩꯅꯣꯝꯃ ꯍꯥꯏꯖꯒꯦꯅ ꯀꯣꯜ ꯇꯧꯔꯛꯄꯅꯦ ꯃꯦꯝ ꯑꯩꯈꯣꯏꯒꯤ ꯍꯟꯗꯛꯀꯤ ꯏꯁ꯭ꯇꯗꯤ ꯇꯨꯔ ꯑꯃ ꯑꯣꯏꯅ ꯑꯦꯛꯖꯥꯝ ꯂꯣꯏꯔꯒ ꯆꯠꯁꯦ ꯍꯥꯏꯅꯈꯤꯕꯗꯣ ꯑꯗꯨꯗꯣ ꯌꯥꯔꯒꯗꯤ ꯌꯥꯏꯉꯪꯄꯣꯛꯄꯤ ꯂꯣꯛꯆꯥꯎ ꯋꯥꯏꯜꯂꯥꯏꯐ ꯁꯦꯟꯆꯨꯔꯤꯗ ꯑꯣꯏꯅ ꯆꯠꯁꯤꯔꯥ ꯍꯥꯏꯕꯗꯤ ꯍꯣꯏ ꯃꯦꯝ ꯌꯥꯅꯤ ꯑꯩꯈꯣꯏꯁꯨ ꯁꯥꯇ꯭ꯔ ꯃꯌꯥꯝ ꯂꯣꯏꯅ ꯍꯥꯏꯅꯔꯦ ꯑꯗꯨ ꯃꯦꯝ ꯈꯣꯏꯅ ꯌꯥꯕ ꯃꯇꯝꯗ ꯑꯝꯇ ꯍꯥꯏꯕꯤꯔꯛꯑꯣ ꯑꯩꯈꯣꯏꯁꯨ ꯉꯥꯏꯔꯝꯒꯦ ꯃꯦꯝ ꯈꯣꯏꯅ ꯍꯥꯏꯔꯛꯄꯗꯣ ꯍꯣꯏ ꯃꯦꯝ